ꯑꯩꯅ ꯍꯟꯗꯛ ꯑꯣꯟꯂꯥꯏꯟꯗꯒꯤ ꯐꯨꯔꯤꯠ ꯑꯃ ꯀꯛꯏ ꯐꯨꯔꯤꯠꯁꯦ ꯃꯥꯒꯤ ꯐꯤ ꯌꯥꯝꯅ ꯐꯩ ꯑꯗꯨꯗꯨꯒ ꯃꯥꯒꯤ ꯁꯥꯏꯖꯁꯨ ꯑꯦꯛꯖꯦꯛ ꯁꯥꯏꯖꯇ ꯂꯥꯛꯏ ꯑꯗꯨꯒ ꯃꯥꯒꯤ ꯄ꯭ꯔꯥꯏꯁꯇꯨ ꯌꯥꯝ ꯀꯝꯐꯣꯔꯇꯦꯕꯜ ꯑꯩꯈꯣꯏꯗ ꯌꯥꯝꯅ ꯑꯦꯐꯣꯔꯗꯦꯕꯜ ꯑꯣꯏꯕ ꯄ꯭ꯔꯥꯏꯁꯇ ꯑꯣꯏ ꯑꯗꯨꯅ ꯑꯣꯟꯂꯥꯏꯟꯗꯒꯤ ꯑꯩꯈꯣꯏꯅ ꯄꯣꯠ ꯆꯦꯟꯕ ꯀꯥꯟꯗ ꯁꯤꯒꯤ ꯄꯣꯠꯁꯦ ꯑꯗꯨꯒꯤ ꯃꯇꯤꯛ ꯑꯩꯈꯣꯏꯗ ꯀꯥꯟꯅꯕ ꯄꯣꯠ ꯑꯣꯏ